ꯍꯜꯂꯣ ꯁꯤ ꯑꯜ ꯍꯌꯥꯠ ꯑꯣꯏꯕꯤꯔꯕ꯭ꯔꯥ ꯑꯩꯅ ꯅꯨꯡꯇꯤꯒꯤ ꯑꯣꯗꯔ ꯇꯧꯖꯕ ꯂꯣꯂꯤꯄꯣꯞ ꯑꯗꯣ ꯉꯁꯤ ꯄꯨꯡ ꯀꯌꯥꯗ ꯊꯤꯟꯕꯤꯔꯛꯇꯣꯏꯅꯣ ꯑꯩꯒꯤ ꯂꯩꯐꯝꯅ ꯍꯩꯌꯦꯜ ꯂꯕꯨꯛ ꯃꯌꯥꯏ ꯂꯩꯀꯥꯏꯅꯤ ꯑꯗꯣ ꯑꯩ ꯉꯁꯤ ꯑꯥꯏꯇꯦꯝ ꯈꯔ ꯍꯥꯞꯆꯔꯛꯀꯦ ꯁꯣꯏꯗꯅ ꯄꯨꯕꯤꯔꯛꯀꯗ꯭ꯔꯥ ꯈꯜꯂꯤ ꯆꯧ ꯄ꯭ꯂꯦꯠ ꯑꯅꯤꯃꯨꯛꯁꯨ ꯍꯥꯞꯄꯤꯔꯛꯎ